ꯍꯂꯣ ꯑꯁꯤ ꯉꯥꯃꯣꯛꯀꯤ ꯀꯁꯇꯃꯔ ꯀꯦꯔ ꯁꯥꯔꯕꯤꯁ ꯑꯣꯏꯕꯤꯔꯕ꯭ꯔꯥ ꯑꯩꯅ ꯁꯨꯃꯥꯏꯅ ꯃꯤꯃꯤ ꯁꯤꯡꯖꯨꯒ ꯆꯅꯥ ꯈꯔꯒ ꯂꯩꯕꯅꯦꯕꯀꯣ ꯑꯗꯨꯗ ꯃꯥꯒꯤ ꯑꯣꯗꯔꯖꯤꯗ ꯗꯥ ꯑꯦꯄ꯭ꯂꯩꯏ ꯇꯧꯕ ꯌꯥꯕ ꯈꯣꯄ ꯂꯩꯌꯦꯅ ꯍꯥꯏꯕ ꯑꯗꯨꯗꯣ ꯑꯩꯅ ꯉꯁꯥꯏ ꯇꯧꯕꯗ ꯈꯤꯇꯪ ꯌꯦꯡꯍꯧꯗ꯭ꯔꯦꯕ ꯑꯗꯨꯗꯣ ꯍꯧꯖꯤꯛ ꯑꯗꯨꯝ ꯑꯦꯄ꯭ꯂꯥꯏ ꯇꯧꯕ ꯌꯥꯈꯤꯗ꯭ꯔꯥ ꯀꯃꯥꯏꯅ ꯇꯧꯒꯅꯤ ꯑꯣ ꯌꯥꯅꯤꯕ ꯑꯣ ꯐꯔꯦ ꯐꯔꯦ ꯌꯥꯝ ꯅꯨꯡꯉꯥꯏꯖꯔꯦ